ꯍꯜꯂꯣ ꯀꯅꯥꯅꯣ ꯏꯊꯦꯝꯆꯥꯔꯣ ꯑꯣ ꯅꯈꯣꯏꯔꯣꯝꯗꯨꯕꯨ ꯍꯧꯖꯤꯛ ꯐꯧꯁꯤꯕꯨ ꯃꯃꯜ ꯀꯌꯥ ꯄꯤꯔꯤꯕꯅꯣ ꯊꯣꯏꯕꯤ ꯐꯧꯒꯨꯝꯕ ꯂꯩꯕ꯭ꯔꯣ ꯅꯠꯇ꯭ꯔꯒꯅ ꯖꯥꯇ꯭ꯔꯥ ꯐꯧꯒꯨꯝꯕ ꯑꯣ ꯑꯩꯈꯣꯏ ꯃꯣꯟ ꯀꯌꯥ ꯐꯥꯎꯕ ꯑꯄꯨꯟꯕꯗ ꯋꯥꯟꯕ ꯌꯥꯒꯗꯃꯣ ꯑꯣ ꯑꯗꯨ ꯇ꯭ꯔꯥꯟꯁꯄꯣꯔꯠꯀ ꯂꯩꯒꯗ꯭ꯔꯣ ꯑꯩꯈꯣꯏ ꯕꯤꯁꯦꯟꯄꯨꯔ ꯐꯥꯎꯕ ꯑꯗꯨꯝ ꯊꯤꯜꯂꯛꯄꯗ ꯇ꯭ꯔꯥꯟꯁꯄꯣꯔꯠ ꯆꯥꯔꯖ ꯀꯌꯥꯝ ꯂꯧꯒꯗꯕꯅꯣ ꯃꯣꯟ ꯆꯥꯝꯃ ꯈꯛꯇꯪ ꯄꯥꯝꯃꯤꯅꯦ ꯑꯣ ꯑꯩꯈꯣꯏꯒꯤ ꯑꯣ ꯐꯧꯅꯤ ꯀꯩꯅꯦ ꯄꯨꯜꯂꯒ ꯑꯣ ꯑꯗꯨ ꯄꯩꯁꯥꯁꯤꯗꯤ ꯌꯨꯝꯗ ꯐꯧ ꯌꯧꯔꯛꯑ ꯃꯇꯨꯡꯗ ꯄꯩꯁꯥꯁꯤ ꯑꯗꯨꯝ ꯑꯦꯀꯥꯎꯟꯇ ꯀꯥꯞꯂꯛꯄ ꯌꯥꯒꯗ꯭ꯔꯣ ꯑꯣ ꯐꯔꯦ ꯐꯔꯦ ꯑꯗꯨꯗꯤ ꯑꯗꯨꯃꯥꯏꯅ ꯇꯧꯔꯁꯤ ꯀꯣ ꯊꯝꯃꯦ ꯊꯝꯃꯦ